ꯚꯥꯔꯠꯇ ꯈ꯭ꯋꯥꯏꯗꯒꯤ ꯃꯔꯨ ꯑꯣꯏꯕ ꯂꯝꯈꯩꯒꯤ ꯈꯨꯗꯝꯁꯤꯡ ꯑꯃꯁꯨꯡ ꯂꯝ ꯀꯣꯏꯕꯁꯤꯡꯒꯤ ꯄꯨꯛꯅꯤꯡ ꯆꯤꯡꯁꯤꯟꯕ ꯃꯐꯝꯁꯤꯡ ꯑꯗꯨꯗꯤ ꯇꯥꯖ ꯃꯥꯍꯜ ꯂꯣꯛꯇꯥꯛ ꯂꯦꯛ ꯔꯦꯠ ꯐꯣꯔꯠ ꯂꯣꯇꯁ ꯇꯦꯝꯄꯜ ꯏꯟꯗꯤꯌꯥ ꯒꯦꯠ ꯀꯩꯅ꯭ꯌꯥ ꯀꯨꯃꯥꯔꯤ ꯀꯦꯔꯂꯥꯒꯤ ꯀꯣ ꯑꯗꯒꯤ ꯕꯅꯥꯔꯁ ꯑꯗꯨꯒ ꯂꯥꯗꯥꯛ ꯖꯃꯨ ꯑꯦꯟ ꯀꯥꯁꯃꯤꯔꯒꯤ ꯂꯥꯗꯥꯛ